ꯑꯩꯈꯣꯏꯒꯤ ꯈꯨꯜꯒꯤ ꯏꯄꯥ ꯏꯄꯨꯁꯤꯡꯅ ꯊꯝꯕꯤꯔꯝꯕ ꯃꯁꯖꯤꯠ ꯑꯃ ꯂꯩ ꯃꯁꯖꯤꯠ ꯑꯁꯤ ꯁꯥꯕ ꯃꯇꯝꯗ ꯏꯄꯥ ꯏꯄꯨ ꯁꯤꯡꯅ ꯑꯗꯨꯛꯀꯤ ꯃꯇꯤꯛ ꯋꯥꯅ ꯑꯗꯨꯛꯀꯤ ꯃꯇꯤꯛ ꯁꯥꯔꯝꯃꯤ ꯀꯅꯥꯁꯨꯒꯤ ꯃꯇꯦꯡ ꯌꯥꯎꯗ꯭ꯔꯒ ꯈꯨꯜꯗꯒꯤ ꯈꯥꯏꯅ ꯇꯥꯟꯅꯔꯒ ꯄꯩꯁꯥ ꯊꯣꯛꯆꯤꯟꯅꯔꯒ ꯑꯗꯨ ꯁꯥꯔꯝꯕꯅꯤ ꯈꯨꯟꯁꯤꯒꯤ ꯑꯗꯨꯛꯀꯤ ꯃꯇꯤꯛ ꯀꯥꯟꯅꯕ ꯊꯥꯝꯂꯝꯃꯤ ꯏꯄꯥ ꯏꯄꯨ ꯁꯤꯡꯅ ꯑꯩꯈꯣꯏꯒꯤ ꯑꯇꯣꯞꯄ ꯗꯔꯃꯥꯁꯤꯡꯅ ꯑꯩꯈꯣꯏꯒꯤ ꯂꯝ ꯄꯤꯕꯤꯗꯕꯗꯒꯤ ꯑꯍꯟ ꯂꯃꯟꯁꯤꯡꯅ ꯑꯩꯈꯣꯏꯒꯤ ꯂꯝ ꯃꯆꯦꯠ ꯑꯃ ꯃꯁꯖꯤꯠꯇ ꯄꯤꯊꯣꯛꯑꯦꯅ ꯑꯍꯜ ꯂꯃꯟꯁꯤꯡꯅ ꯄꯤꯊꯣꯛꯑꯝꯃꯦ ꯑꯗꯨꯒ ꯁꯥꯖꯔꯒ ꯈꯨꯜꯒꯤ ꯑꯣꯏꯅ ꯃꯁꯖꯤꯠ ꯑꯃ ꯊꯝꯕꯤꯔꯝꯃꯦ ꯍꯥꯏꯔꯤꯕ ꯃꯁꯖꯤꯠꯁꯤꯒꯤ ꯃꯅꯥꯛꯇꯁꯨ ꯀꯕꯁꯇꯥꯟ ꯑꯃ ꯁꯀ꯭ꯋꯥꯔ ꯐꯤꯠ ꯂꯤꯁꯤꯡ ꯑꯅꯤ ꯃꯨꯛ ꯑꯣꯏꯕ ꯑꯃ ꯂꯩ ꯑꯗꯨꯁꯨ ꯑꯩꯈꯣꯏꯒꯤ ꯃꯣꯡꯐꯝ ꯑꯣꯏꯕ ꯌꯥꯗꯕꯅꯤꯅ ꯑꯗꯨꯒ ꯃꯣꯡꯐꯝꯒꯤꯗꯃꯛꯇ ꯊꯝꯕꯅꯤ ꯑꯩꯈꯣꯏꯒꯤ ꯈꯨꯜꯒꯤ ꯏꯃꯥ ꯏꯄꯨ ꯁꯤꯡꯅ ꯋꯥꯅ ꯊꯝꯕꯤꯔꯝꯕ ꯑꯩꯈꯣꯏꯒꯤ ꯃꯁꯖꯤꯠ ꯑꯁꯤ ꯑꯩꯈꯣꯏꯒꯤ ꯍꯌꯦꯡ ꯇꯨꯡ ꯀꯣꯏꯅ ꯑꯩꯈꯣꯏꯒꯤ ꯍꯧꯔꯛꯏꯕ ꯏꯆꯥ ꯏꯁꯨ ꯁꯤꯡꯒꯤꯗꯃꯛꯇ ꯑꯩꯈꯣꯏꯒꯤ ꯈꯨꯜꯁꯤꯒꯤ ꯑꯍꯜ ꯁꯤꯡꯅ ꯊꯝꯕꯤꯔꯝꯕꯅꯤ ꯑꯗꯨꯛꯀꯤ ꯃꯇꯤꯛ ꯑꯩꯈꯣꯏꯒꯤ ꯑꯍꯜ ꯁꯤꯡꯅ ꯑꯩꯈꯣꯏꯒꯤ ꯈꯟꯕꯤꯕꯒꯤꯗꯃꯛꯇ ꯑꯩꯈꯣꯏꯒꯤ ꯇꯨꯡꯒꯤꯗꯃꯛꯇ ꯈꯜꯂꯒ ꯑꯩꯈꯣꯏꯒꯤ ꯃꯁꯖꯤꯠꯁꯤꯕꯨ ꯊꯝꯕꯤꯔꯝꯕꯅꯤ ꯑꯩꯈꯣꯏꯒꯤ ꯑꯣꯏꯅꯗꯤ ꯈꯨꯜꯁꯤꯒꯤ ꯑꯩꯈꯣꯏꯒꯤ ꯏꯁꯇꯣꯔꯤ ꯍꯥꯏꯔꯒꯗꯤ ꯑꯩꯈꯣꯏ ꯈꯨꯜꯁꯤꯒꯤ ꯃꯁꯖꯤꯠꯅꯤ ꯏꯄꯥ ꯏꯄꯨ ꯁꯤꯡꯅ ꯅꯨꯡꯁꯤꯅ ꯑꯩꯈꯣꯏꯒꯤꯗꯃꯛꯇ ꯑꯃꯁꯨꯡ ꯃꯌꯥꯝꯒꯤꯗꯃꯛꯇ ꯊꯝꯕꯤꯔꯝꯕꯅꯤ ꯑꯗꯨꯅ ꯑꯩꯈꯣꯏꯒꯤ ꯅꯨꯡꯁꯤꯕ ꯑꯩꯈꯣꯏ ꯇꯣꯄꯤꯛ ꯍꯥꯏꯔꯒꯗꯤ ꯑꯩꯈꯣꯏꯒꯤ ꯃꯁꯖꯤꯠꯁꯤꯅꯤ ꯃꯣꯔꯦ ꯃꯨꯁꯂꯤꯝ ꯅꯝꯕꯔ ꯋꯥꯟ ꯇꯥꯏꯞꯀꯤ ꯑꯩꯈꯣꯏꯒꯤ ꯏꯁꯇꯣꯔꯤ ꯍꯥꯏꯔꯒꯗꯤ ꯈꯨꯟꯁꯤꯡꯅ ꯊꯥꯝꯂꯝꯕ ꯏꯁꯇꯣꯔꯤ ꯋꯥꯔꯤ ꯍꯥꯏꯔꯒꯗꯤ ꯑꯩꯈꯣꯏ ꯃꯁꯖꯤꯠꯁꯤꯅꯤ